ꯑꯩꯅ ꯌꯦꯡꯒꯤꯕ ꯄꯥꯝꯒꯤꯕ ꯐꯤꯂꯝ ꯑꯗꯨ ꯐꯦꯃꯤꯂꯤ ꯌꯦꯡꯕ ꯌꯥꯕ ꯐꯤꯂꯝ ꯑꯣꯏꯈꯤ ꯑꯗꯨꯅ ꯑꯗꯨꯛꯀꯤ ꯃꯇꯤꯛ ꯑꯗꯨꯝ ꯅꯨꯡꯉꯥꯏ ꯑꯩ ꯑꯗꯨꯒ ꯐꯦꯃꯤꯂꯤ ꯌꯦꯡꯃꯤꯟꯅꯕꯅꯁꯨ ꯍꯦꯟꯅ ꯅꯨꯡꯉꯥꯏ ꯐꯤꯂꯝ ꯌꯦꯡꯕ ꯃꯇꯝꯗ ꯏꯊꯟꯇ ꯌꯦꯡꯕꯗꯤ ꯅꯨꯡꯉꯥꯏꯇꯦꯍꯦ ꯑꯗꯨꯝ ꯐꯦꯃꯤꯂꯤ ꯄꯨꯟꯅ ꯌꯦꯡꯕꯅ ꯍꯦꯟꯅ ꯋꯥꯈꯟꯁꯤꯗ ꯅꯨꯡꯉꯥꯏ ꯋꯥꯈꯟ ꯑꯗꯨ ꯏꯊꯟꯇ ꯌꯦꯡꯕꯁꯤꯅ ꯏꯆꯤꯛ ꯆꯤꯛꯅ ꯑꯗꯨꯝ ꯅꯨꯡꯉꯥꯏꯐꯝ ꯈꯪꯗꯦ ꯑꯗꯨ ꯐꯦꯃꯂꯤꯅ ꯍꯦꯟꯅ ꯑꯩꯉꯣꯟꯗ ꯄꯥꯝꯃꯤ ꯐꯤꯂꯝ ꯌꯦꯡꯃꯤꯟꯅ ꯃꯇꯝꯗ ꯑꯗꯨꯝ ꯌꯨꯝꯗ ꯑꯗꯨꯝ ꯇꯤ ꯚꯤꯗ ꯑꯗꯨꯝ ꯌꯦꯡꯉꯤ ꯑꯗꯨꯒ ꯑꯩꯅ ꯈ꯭ꯋꯥꯏꯗꯒꯤ ꯄꯥꯝꯈꯤꯕ ꯐꯤꯂꯝ ꯍꯥꯏꯔꯗꯤ ꯀꯕꯤ ꯈꯨꯁꯤ ꯀꯕꯤ ꯒꯝꯅꯤ ꯏꯃꯨꯡ ꯃꯅꯨꯡ ꯄꯨꯟꯅ ꯑꯗꯨꯝ ꯌꯦꯡꯃꯤꯟꯅꯕ ꯌꯥꯕ ꯐꯤꯂꯝ ꯑꯣꯏꯈꯤ ꯃꯗꯨꯒꯤ ꯐꯤꯂꯝ ꯑꯗꯨ ꯑꯗꯨꯝ ꯀꯞꯁꯨ ꯌꯥꯝ ꯀꯞꯄꯤ ꯃꯗꯨ ꯌꯥꯝ ꯐꯖꯈꯤ ꯋꯥꯔꯤ ꯌꯥꯝꯅ ꯅꯨꯡꯁꯤꯕ ꯋꯥꯔꯤꯅꯤ ꯃꯄꯥ ꯃꯆꯥꯒꯤ ꯅꯨꯡꯁꯤꯅꯕꯒꯤ ꯃꯃꯥ ꯃꯆꯥ ꯅꯨꯡꯁꯤꯅꯕꯒꯤ ꯋꯥꯔꯤꯅꯤ ꯑꯗꯨꯝ ꯐꯖꯈꯤ ꯑꯗꯨꯒꯤ ꯐꯤꯂꯝꯗꯨ ꯌꯥꯝꯅ ꯐꯖꯕ ꯐꯤꯂꯝ ꯑꯣꯏꯈꯤ ꯑꯗꯨꯒꯤꯗꯨ

ꯑꯗ ꯏꯊꯟꯇ ꯌꯦꯡꯕꯁꯤꯗꯕꯨ ꯅꯨꯡꯉꯥꯏꯇꯦ ꯀꯣꯛ ꯆꯤꯛꯏ ꯇꯨꯝꯅꯤꯡꯉꯛꯏ ꯅꯨꯡꯉꯥꯏꯇꯦ ꯃꯌꯥꯝ ꯌꯦꯡꯕꯗꯨꯅ ꯃꯌꯥꯝ ꯁꯨꯝ ꯐꯝꯃꯤꯟ ꯆꯥꯃꯤꯟꯅꯔꯒ ꯏꯃꯨꯡ ꯃꯅꯨꯡ ꯁꯨꯝ ꯄꯨꯟꯅ ꯁꯨꯝ ꯌꯦꯡꯕꯗꯨꯅ ꯍꯦꯟꯅ ꯑꯩꯉꯣꯟꯗ ꯑꯗꯨꯝ ꯅꯨꯡꯉꯥꯏꯕ ꯑꯗꯨꯝ ꯍꯦꯜꯂꯤ ꯋꯥꯈꯟꯁꯤꯗ ꯑꯗꯨꯝ ꯑꯗꯨꯅ ꯍꯦꯟꯅ ꯏꯟꯇꯔꯦꯁ ꯂꯩ ꯌꯦꯡꯕꯗ ꯐꯤꯂꯝ ꯑꯗꯨ ꯀꯅꯥꯒꯨꯝꯕ ꯑꯗꯨꯝ ꯃꯊꯟꯇ ꯌꯦꯡꯅꯤꯡꯕꯁꯨ ꯌꯥꯎꯋꯤ ꯑꯗꯨ ꯑꯩꯗꯤ ꯄꯨꯟꯅ ꯑꯗꯨꯝ ꯏꯃꯨꯡ ꯃꯅꯨꯡ ꯌꯦꯡꯕꯅ ꯍꯦꯟꯅ ꯐꯖꯩ

ꯅꯨꯡꯉꯥꯏ ꯑꯗꯨꯝ ꯐꯖꯩ ꯑꯗꯨꯅꯁꯨ ꯅꯨꯡꯉꯥꯏ ꯑꯗꯨꯒ ꯏꯊꯟꯇ ꯌꯦꯡꯕꯗꯤ ꯇꯜꯂꯤ ꯌꯦꯡꯅꯤꯡꯗꯦ ꯇꯨꯝꯅꯤꯡꯕ ꯑꯗꯒꯤ ꯋꯥꯈꯟ ꯅꯨꯡꯉꯥꯏꯇꯕ ꯑꯗꯨꯝ ꯄꯣꯛꯏ ꯑꯗꯒꯤ ꯅꯣꯛꯅꯤꯡꯕ ꯃꯇꯥꯡ ꯑꯃ ꯌꯥꯎꯔꯛꯑꯁꯨ ꯁꯨꯝ ꯃꯌꯥꯝ ꯌꯦꯡꯃꯤꯟꯅꯕꯗꯨꯅꯕꯨ ꯍꯦꯛ ꯅꯣꯛꯃꯤꯟꯅꯕꯗꯨ ꯅꯨꯡꯉꯥꯏ ꯏꯊꯟꯇ ꯌꯦꯡꯉꯒ ꯅꯣꯛꯄ ꯍꯥꯏꯗꯨꯗꯤ ꯑꯗꯨꯝ ꯑꯉꯥꯎꯕ ꯇꯥꯏ ꯑꯗꯨꯅ ꯑꯗꯨꯝ ꯃꯌꯥꯝ ꯌꯦꯡꯃꯤꯟꯅꯕꯗꯣ ꯑꯗꯨꯅ ꯍꯦꯟꯅ ꯏꯟꯇꯔꯦꯁꯁꯨ ꯑꯗꯨꯝ ꯂꯩꯕ ꯑꯩꯉꯣꯟꯗꯗꯤ ꯑꯗꯨ ꯑꯗꯨꯒ ꯐꯖꯕꯁꯨ ꯑꯣꯏꯈꯤꯕ ꯍꯧꯖꯤꯛꯀꯤ ꯑꯩꯅ ꯄꯥꯝꯃꯤꯕ ꯐꯤꯂꯝꯗꯨ